ꯍꯜꯂꯣ ꯁꯤ ꯅꯝꯕꯣꯜꯒꯤ ꯕꯣꯔꯥ ꯌꯣꯟꯕ ꯏꯅꯦꯗꯨ ꯅꯠꯇ꯭ꯔꯣ ꯑꯣ ꯏꯅꯦ ꯑꯗꯨꯗꯤ ꯑꯩ ꯏꯅꯦꯗ ꯀꯩꯀꯩ ꯈꯔ ꯍꯥꯏꯔꯛꯀꯦ ꯑꯗꯨ ꯀꯩꯗꯧꯔꯒ ꯊꯝꯕꯤꯔꯝꯃꯣ ꯑꯩꯈꯣꯏꯁꯤ ꯂꯣꯛꯇꯥꯛꯇ ꯆꯠꯂꯨꯕꯅꯦ ꯑꯗꯣ ꯅꯝꯕꯣꯜ ꯃꯄꯥꯁꯦ ꯁꯝꯃꯛꯀꯗꯧꯔꯤ ꯑꯗꯨꯗ ꯅꯝꯕꯣꯜꯒꯤ ꯕꯣꯔꯥ ꯑꯁꯥꯕꯗꯨ ꯆꯥꯅꯤꯡꯉꯦ ꯑꯗꯨꯒꯤ ꯍꯥꯏꯔꯛꯄꯅꯦ ꯀꯩꯀꯩ ꯕꯣꯔꯥ ꯂꯩꯒꯦ ꯏꯅꯦꯒꯤꯗ ꯑꯗꯨꯗꯤ ꯏꯅꯦꯅ ꯈꯖꯤꯡ ꯕꯣꯔꯥ ꯑꯗꯨꯗꯒꯤ ꯇꯤꯜꯂꯧ ꯕꯣꯔꯥ ꯀꯩꯀꯩꯗꯣ ꯈꯔ ꯑꯁꯥꯕꯁꯤꯡꯗꯣ ꯍꯧꯔꯒ ꯍꯜꯂꯛꯄꯗꯨꯒ ꯃꯄꯥ ꯆꯥꯅꯤꯉꯥꯏꯒꯤ